ꯇꯥꯡ ꯑꯃ ꯊꯥ ꯑꯃ ꯏꯪ ꯂꯤꯁꯤꯡ ꯑꯃꯒ ꯆꯃꯥꯄꯜ ꯃꯧꯗ꯭ꯔꯥ ꯇꯥꯡ ꯅꯤꯄꯥꯜ ꯊꯥ ꯑꯍꯨꯝ ꯏꯪ ꯂꯤꯁꯤꯡ ꯑꯃꯒ ꯆꯃꯥꯄꯜ ꯃꯧꯗ꯭ꯔꯥ ꯃꯔꯤ ꯇꯥꯡ ꯃꯔꯤ ꯊꯥ ꯑꯅꯤ ꯏꯪ ꯂꯤꯁꯤꯡ ꯑꯅꯤꯒ ꯁꯤꯅꯣ ꯇꯔꯥꯃꯔꯤ ꯇꯥꯡ ꯀꯨꯟꯊ꯭ꯔꯥꯃꯥꯊꯣꯏ ꯊꯥ ꯇꯔꯦꯠ ꯏꯪ ꯂꯤꯁꯤꯡ ꯑꯅꯤꯒ ꯁꯤꯅꯣ ꯇꯔꯥꯅꯤꯄꯥꯜ ꯇꯥꯡ ꯇꯔꯥ ꯍꯨꯝꯗꯣꯏ ꯊꯥ ꯃꯥꯄꯜ ꯏꯪ ꯂꯤꯁꯤꯡ ꯑꯅꯤꯒ ꯁꯤꯅꯣ ꯀꯨꯟꯍꯨꯝꯗꯣꯏ